ꯍꯂꯣ

ꯃꯥꯅꯦ ꯃꯥꯅꯦ ꯑꯣꯖꯥ ꯀꯩ ꯂꯩꯔꯦ ꯑꯣꯖꯥ ꯑꯣ ꯎꯝ ꯂꯩꯐꯝꯗꯣ

ꯑꯣ ꯑꯣ ꯍꯣꯏ ꯑꯥ ꯇꯧꯕꯕꯨꯗꯤ ꯍꯥꯏꯗꯤ ꯀꯥꯛꯆꯤꯡ ꯕꯣꯔꯥꯁꯤ ꯃꯃꯤꯡꯗꯤ ꯑꯗꯨꯝ ꯆꯠꯂꯦ ꯑꯗꯩ ꯍꯥꯎꯁꯨ ꯌꯥꯝ ꯍꯥꯎꯕꯅꯦ ꯃꯦꯗꯥꯝ ꯑꯥ ꯃꯥꯁꯦ ꯀꯩꯅꯣꯗ ꯑꯩꯈꯣꯏ ꯀꯛꯆꯤꯡꯒꯤ ꯃꯈꯥ ꯂꯩꯀꯥꯏ ꯍꯥꯏꯗꯅ ꯀꯩꯅꯣ ꯂꯩꯀꯥꯏ ꯑꯃ ꯂꯩꯕꯅꯦ ꯑꯗꯨꯒꯤ ꯀꯩꯊꯦꯜ ꯃꯆꯥꯗ ꯑꯃ ꯂꯩ ꯑꯗꯨꯗ ꯑꯌꯥꯝꯕ ꯁꯥꯏ ꯁꯥꯕꯕꯨꯗꯤ ꯑꯗꯨꯗ ꯅꯠꯇꯅ ꯁꯥꯕꯗꯤ ꯑꯇꯣꯞꯄ ꯃꯐꯝꯁꯤꯡꯗꯁꯨ ꯁꯨꯝ ꯁꯥꯕꯨꯗꯤ ꯁꯥꯏꯌꯦꯕꯀꯣ ꯑꯗꯨꯒ ꯃꯌꯥꯝꯅ ꯄꯥꯝꯅ ꯆꯥꯅꯔꯤꯁꯤ ꯑꯩꯈꯣꯏꯒꯤ ꯀꯛꯆꯤꯡ ꯃꯈꯥ ꯂꯩꯀꯥꯏꯗ ꯑꯃ ꯂꯩꯕꯅꯤ ꯑꯗꯨꯗ ꯁꯥꯕ ꯕꯣꯔꯥꯗꯨꯅ ꯃꯌꯥꯝꯗꯒꯤ ꯃꯍꯥꯎꯁꯤ ꯇꯣꯞ ꯇꯣꯞꯄꯦ ꯃꯥꯒꯤ ꯁꯥꯕꯒꯤ ꯃꯑꯣꯡꯗꯤ ꯁꯨꯃꯥꯏꯅ ꯇꯧꯕꯅꯤ ꯃꯦꯗꯥꯝ ꯑꯩꯈꯣꯏ ꯆꯦꯡꯗꯣ ꯑꯩꯈꯣꯏ ꯆꯥꯅꯔꯤꯕ ꯆꯦꯡꯁꯦ ꯑꯩꯈꯣꯏꯅ ꯐꯖꯅ ꯇꯤꯡꯉꯅꯤ ꯐꯖꯅ ꯇꯤꯡꯉꯒ ꯑꯩꯈꯣꯏꯒꯤ ꯁꯨꯕ ꯌꯥꯕꯩ ꯆꯥꯡꯁꯦ ꯁꯤꯗ ꯑꯩꯈꯣꯏꯅ ꯂꯧꯈꯠꯂꯅꯤ ꯂꯧꯈꯠꯂꯒ ꯃꯃꯥꯡꯉꯩꯒꯤ ꯃꯇꯝꯗꯗꯤ ꯁꯨꯝꯕꯜꯗ ꯑꯣꯏꯅ ꯁꯨꯏ ꯐꯧꯀ ꯁꯨꯅꯕ ꯁꯨꯝꯕꯜꯗꯣ ꯑꯗꯨꯗ ꯐꯖꯅ ꯃꯃꯨꯠ ꯇꯥꯅ ꯁꯨꯔꯅꯤ ꯑꯗꯨꯒ ꯍꯧꯖꯤꯛ ꯍꯧꯖꯤꯛꯄꯨꯗꯤ ꯁꯨꯝꯕ ꯌꯥꯝ ꯊꯣꯏꯅ ꯇꯧꯗ꯭ꯔꯦ ꯆꯥꯎꯈꯠꯂꯛꯄꯩ ꯃꯇꯝꯅꯔꯥ ꯈꯪꯗ꯭ꯔꯦ ꯁꯨꯝꯕꯨꯜꯁꯨ ꯎꯈꯤꯗ꯭ꯔꯦ ꯍꯧꯖꯤꯛꯇꯤ ꯑꯩꯈꯣꯏ ꯒ꯭ꯔꯥꯏꯟꯗꯔꯗ ꯑꯣꯏꯅ ꯇꯛꯈꯥꯏꯔꯦ ꯑꯗꯨꯃꯥꯏꯅ ꯐꯖꯅ ꯇꯛꯈꯥꯏꯔꯅꯤ ꯑꯗꯨꯒ ꯑꯩꯈꯣꯏ ꯃꯪꯒꯟ ꯑꯍꯤꯡꯕꯗꯣ ꯃꯪꯒꯟ ꯑꯍꯤꯡꯕꯗꯨꯃ ꯑꯩꯈꯣꯏꯅ ꯐꯖꯅ ꯇꯤꯡꯉꯅꯤ ꯐꯖꯅ ꯇꯤꯡꯉꯒ ꯄꯣꯞꯂꯛꯄꯩ ꯇꯥꯏꯃꯤꯡꯗꯣ ꯑꯗꯨꯗ ꯍꯥꯏꯔꯤꯕ ꯉꯁꯥꯏꯒꯤ ꯆꯦꯡ ꯑꯁꯨꯕꯗꯨꯒ ꯃꯪꯒꯟꯗꯨꯒ ꯃꯤꯛꯁ ꯇꯧꯁꯤꯟꯅꯔꯒ ꯐꯖꯅ ꯇꯣꯠꯂꯒ ꯎꯝ ꯀꯩꯅꯣ ꯕꯣꯔꯥꯕꯨꯗ ꯃꯪꯒꯟ ꯃꯔꯨ ꯑꯅꯤ ꯑꯍꯨꯝ ꯑꯅꯤ ꯑꯍꯨꯝꯒꯤ ꯆꯥꯡ ꯁꯨꯃꯥꯏꯅ ꯁꯨꯝ ꯌꯥꯎꯍꯜꯂꯦ ꯑꯗꯨꯒ ꯅꯨꯡꯁꯥꯗ ꯐꯖꯅ ꯐꯧꯔꯅꯤ ꯄꯨꯡ ꯑꯃ ꯑꯅꯤꯃꯨꯛꯀꯤ ꯆꯥꯡ ꯍꯥꯏ ꯇꯥꯔꯦ ꯑꯗꯨꯒ ꯑꯗꯨꯝ ꯈꯔ ꯀꯪꯂꯛꯄꯩ ꯇꯥꯏꯃꯤꯡꯗꯣ ꯑꯗꯨꯗ ꯑꯩꯈꯣꯏꯅ ꯈꯥꯡ ꯊꯥꯡꯒꯠꯂꯒ ꯊꯥꯎꯗꯣ ꯐꯖꯅ ꯍꯩꯔꯒ ꯑꯗꯨꯗ ꯇꯥꯎꯕꯅꯦ ꯑꯗꯨꯒ ꯑꯁ ꯀꯩꯅꯣ ꯈꯥꯡꯗ ꯁꯥꯔꯤꯉꯩꯗ ꯆꯥꯕꯗꯗꯤ ꯑꯁ ꯃꯍꯥꯎ ꯌꯥꯝ ꯂꯩ ꯑꯗꯨꯁꯨ ꯌꯥꯝ ꯍꯥꯎꯋꯦ ꯑꯥ ꯑꯗꯨꯃꯥꯏꯅ ꯇꯧꯔꯒ ꯑꯗꯨꯝ ꯀꯩꯅꯣ ꯇꯧꯕꯅꯦ ꯁꯦꯝꯕꯅꯤ ꯃꯦꯗꯥꯝꯕꯨ ꯍꯧꯖꯤꯛ ꯀꯥꯏꯗ ꯂꯩꯕꯅꯣ ꯀꯛꯆꯤꯡ ꯕꯖꯥꯔꯗ ꯂꯩꯕꯤꯕ꯭ꯔꯣ ꯃꯦꯗꯥꯝ

ꯑꯣ ꯍꯣꯏ ꯍꯣꯏ ꯍꯣꯏ ꯃꯦꯗꯥꯝ ꯑꯗꯨꯗꯤ ꯂꯥꯛꯄꯤꯔꯣ ꯑꯩ ꯑꯩꯁꯨ ꯐꯤꯔꯣꯜ ꯁꯦꯠꯆꯤꯜꯂ ꯂꯩꯔꯝꯃꯒꯦ ꯑꯗꯨꯒ ꯀꯩꯊꯦꯜ ꯃꯆꯥꯗꯨꯗ ꯍꯦꯛꯇ ꯆꯠꯂꯨꯔꯁꯤ ꯑꯗꯨꯒ ꯃꯣꯏꯒꯤ ꯁꯥꯕꯒꯤ ꯃꯑꯣꯡꯗꯨꯁꯨ ꯑꯗꯨꯝ ꯍꯧꯅ ꯍꯧꯅ ꯑꯗꯨꯝ ꯁꯥꯕꯅꯦ ꯑꯗꯨꯁꯨ ꯑꯗꯨꯝ ꯌꯦꯡꯉꯨꯔꯁꯤ ꯃꯦꯗꯥꯝꯒ ꯍꯣ ꯍꯣꯏ ꯐꯔꯦ ꯃꯦꯗꯥꯝ ꯍꯣꯏ ꯍꯣꯏ ꯍꯣꯏ